ꯇ꯭ꯔꯦꯟ ꯍꯥꯏꯕꯁꯤ ꯄꯣꯠ ꯄꯨꯊꯣꯛ ꯄꯨꯁꯤꯟ ꯇꯧꯅꯕ ꯑꯃꯗꯤ ꯃꯤꯕꯨ ꯆꯠꯊꯣꯛ ꯆꯠꯁꯤꯟꯗ ꯌꯥꯝꯅ ꯆꯥꯎꯅ ꯃꯇꯦꯡ ꯄꯥꯡꯕ ꯄꯣꯠ ꯑꯃꯈꯛꯅꯤ ꯇ꯭ꯔꯦꯟ ꯑꯁꯤꯗ ꯀꯥꯔ ꯇ꯭ꯔꯛ ꯑꯆꯧ ꯑꯆꯧꯕ ꯄꯣꯠ ꯀꯌꯥ ꯄꯨꯗꯨꯅ ꯃꯐꯝ ꯑꯃꯗꯒꯤ ꯃꯐꯝ ꯑꯃꯗ ꯌꯧꯍꯜꯂꯤ ꯑꯗꯨꯒ ꯇ꯭ꯔꯦꯟ ꯑꯁꯤ ꯏꯟꯖꯤꯟꯒꯤ ꯃꯇꯦꯡꯅ ꯑꯃꯒ ꯑꯃꯒ ꯁꯝꯅꯗꯨꯅ ꯆꯦꯜꯂꯤ ꯑꯩꯈꯣꯏꯅ ꯇ꯭ꯔꯦꯟ ꯑꯁꯤ ꯔꯦꯜꯋꯦ ꯏꯁꯇꯦꯁꯟꯗꯒꯤ ꯍꯥꯏꯕꯗꯤ ꯇ꯭ꯔꯦꯟ ꯇꯣꯡꯐꯝ ꯃꯐꯝ ꯑꯁꯤꯗꯒꯤ ꯑꯌꯨꯛ ꯇꯤꯛꯀꯦꯠ ꯀꯛꯇꯨꯅ ꯇ꯭ꯔꯦꯟ ꯇꯣꯡꯉꯤ ꯇ꯭ꯔꯦꯟ ꯃꯅꯨꯡꯗ ꯌꯥꯎꯔꯤꯕ ꯁꯤꯠ ꯑꯁꯤ ꯃꯈꯜ ꯌꯥꯝꯃꯤ ꯁꯤꯠ ꯑꯃ ꯗ ꯃꯤ ꯑꯍꯨꯝ ꯐꯝꯕ ꯌꯥꯕ ꯁꯤꯠ ꯑꯃꯗ ꯃꯤ ꯑꯃ ꯐꯝꯕ ꯌꯥꯕ ꯁꯤꯠ ꯑꯃꯒꯤ ꯃꯊꯛꯇ ꯁꯤꯠ ꯑꯃ ꯌꯥꯎꯕ ꯑꯁꯤꯅꯆꯤꯡꯕꯅꯤ ꯁꯤꯠ ꯑꯁꯤꯗ ꯑꯩꯈꯣꯏꯅ ꯄꯣꯊꯥꯒꯦ ꯍꯥꯏꯔꯕꯁꯨ ꯍꯤꯞꯊꯕ ꯌꯥꯏ ꯑꯗꯨꯛꯀꯤ ꯃꯇꯤꯛ ꯀꯝꯐꯣꯔꯇꯦꯕꯜ ꯑꯣꯏ ꯑꯗꯨꯒ ꯇ꯭ꯔꯦꯟ ꯑꯁꯤꯗꯒꯤ ꯊꯣꯛꯂꯛꯂꯤꯕ ꯃꯈꯣꯜ ꯑꯁꯤ ꯌꯥꯝꯅ ꯍꯧꯋꯤ ꯃꯔꯝꯗꯤ ꯇ꯭ꯔꯦꯟꯒꯤ ꯋꯤꯜꯁ ꯑꯃꯁꯨꯡ ꯏꯟꯖꯤꯟ ꯑꯅꯤ ꯑꯁꯤꯅ ꯃꯈꯣꯜ ꯊꯣꯛꯍꯟꯕꯅꯤ ꯑꯗꯨꯒ ꯆꯀꯥꯗꯨꯅ ꯃꯥꯒꯤ ꯇ꯭ꯔꯦꯟ ꯇ꯭ꯔꯦꯛ ꯑꯗꯨꯗ ꯇꯛꯄ ꯃꯇꯝꯗ ꯚꯥꯏꯕ꯭ꯔꯦꯁꯟ ꯑꯃꯁꯨꯡ ꯏꯁꯄꯥꯔꯛ ꯊꯣꯛꯏ ꯇ꯭ꯔꯦꯟ ꯑꯗꯨꯗ ꯇꯣꯡꯂꯤꯕ ꯃꯤꯁꯤꯡ ꯑꯗꯨꯅ ꯅꯤꯟꯕꯒꯤ ꯃꯈꯣꯜ ꯑꯗꯨꯅ ꯍꯦꯟꯅ ꯂꯥꯡꯍꯜꯂꯤ ꯑꯗꯨꯒ ꯑꯩꯈꯣꯏꯅ ꯑꯩꯈꯣꯏꯒꯤ ꯁꯤꯠꯄꯨ ꯕꯨꯛ ꯇꯧꯗꯨꯅ ꯑꯩꯅ ꯑꯁꯥꯝꯗꯒꯤ ꯗꯤꯃꯥꯔꯄꯨ ꯐꯥꯎꯕ ꯆꯠꯄꯗ ꯑꯩ ꯇ꯭ꯔꯦꯟ ꯑꯁꯤ ꯇꯣꯡꯖꯔꯛꯄꯅꯤ